ꯑꯩꯅ ꯂꯥꯏ ꯌꯦꯛꯄ ꯍꯧꯔꯛꯅꯤꯉꯥꯏ ꯏꯊꯤꯜ ꯄꯤꯕꯁꯦ ꯑꯩꯒꯤ ꯑꯣꯖꯥ ꯏꯅꯥꯎꯕꯤꯅꯅꯦꯕꯀꯣ ꯍꯥꯏꯕꯗꯤ ꯑꯩꯒꯤ ꯑꯣꯖꯥ ꯏꯅꯥꯎꯕꯤꯁꯦ ꯑꯩꯒꯤꯗꯤ ꯀꯀꯥ ꯑꯃꯁꯨ ꯑꯣꯏꯑꯦꯕꯀꯣ ꯃꯥꯁꯤ ꯂꯥꯏ ꯌꯦꯛꯄ ꯌꯥꯝꯅ ꯍꯩꯕ ꯑꯣꯖꯥ ꯑꯣꯏꯕꯅꯦ ꯃꯌꯥꯝꯅꯁꯨ ꯌꯥꯝꯅ ꯍꯥꯏꯗꯤ ꯇꯝꯕ ꯂꯥꯛꯅꯦꯕꯀꯣ ꯂꯥꯏ ꯌꯦꯛꯄꯒꯤ ꯑꯩꯒꯤ ꯍꯥꯏꯗꯤ ꯃꯍꯩ ꯇꯝꯕ ꯆꯠꯄ ꯃꯇꯝꯗ ꯑꯩꯈꯣꯏꯒꯤ ꯁꯨꯇꯤ ꯂꯩꯕ ꯃꯇꯝ ꯅꯣꯡꯃꯥꯏꯖꯤꯡ ꯅꯨꯃꯤꯠꯁꯦ ꯑꯁꯤꯒꯨꯝꯕꯁꯤꯗ ꯑꯩꯈꯣꯏꯒꯤ ꯑꯣꯖꯥꯁꯤꯅ ꯍꯦꯛꯇ ꯍꯥꯏꯗꯤ ꯃꯥꯒꯤ ꯂꯥꯏ ꯌꯦꯛꯄꯁꯦ ꯁꯨꯃꯥꯏꯅ ꯌꯦꯛꯄꯒꯤꯁꯦ ꯑꯗꯨꯝ ꯇꯝꯕꯤ ꯃꯌꯥꯝ ꯂꯥꯛꯄ ꯀꯥꯟꯗꯁꯨ ꯑꯗꯨꯝ ꯇꯝꯕ ꯌꯥꯎꯏ ꯃꯥꯒꯤ ꯂꯥꯏ ꯌꯦꯛꯄ ꯌꯥꯝ ꯍꯩꯕ ꯍꯥꯏꯗꯤ ꯑꯩꯒꯤ ꯑꯣꯖꯥ ꯑꯣꯏꯕꯅꯤꯅ ꯃꯥꯒꯤ ꯂꯥꯏ ꯌꯦꯛꯄꯁꯦ ꯃꯥꯅ ꯃꯈꯜ ꯃꯈꯜ ꯄꯨꯊꯣꯛꯇꯨꯅ ꯑꯗꯨꯝ ꯎꯠꯂꯦ ꯑꯁꯤꯒꯨꯝꯕ ꯃꯌꯥꯝꯁꯤꯗꯒꯤ ꯑꯁꯦꯡ ꯍꯥꯏꯗꯤ ꯑꯩꯉꯣꯟꯗꯁꯨ ꯀꯔꯤ ꯇꯧꯏ ꯍꯥꯏꯕ ꯃꯇꯝꯗ ꯑꯩꯁꯦ ꯂꯥꯏ ꯌꯦꯛꯅꯤꯡꯕꯒꯤ ꯏꯊꯤꯜ ꯑꯃ ꯐꯥꯎꯔꯛꯑꯦ ꯑꯣꯖꯥꯁꯦ ꯑꯁꯦꯡꯕꯗꯤ ꯂꯥꯏ ꯌꯦꯛꯄꯁꯤ ꯄꯦꯟꯁꯤꯜꯅ ꯈꯛꯇ ꯌꯦꯛꯄ ꯂꯥꯏ ꯌꯦꯛꯅꯦꯕꯀꯣ ꯑꯣꯖꯥꯁꯤꯅ ꯌꯦꯛꯂꯤꯕ ꯂꯥꯏꯁꯤꯡꯁꯦ ꯑꯗꯨꯒ ꯄꯦꯟꯁꯤꯜꯅ ꯌꯦꯛꯄꯗ ꯃꯈꯜ ꯃꯈꯜ ꯃꯥꯒꯤ ꯄꯦꯟꯁꯤꯜꯅ ꯁꯦꯠ ꯊꯥꯔꯒ ꯌꯦꯛꯄ ꯁꯦꯠ ꯊꯥꯗꯅ ꯍꯥꯏꯕꯗꯤ ꯐꯖꯕ ꯃꯑꯣꯡ ꯃꯑꯣꯡꯗ ꯌꯥꯝꯅ ꯌꯦꯛꯏ ꯑꯗꯨꯕꯨ ꯄꯦꯟꯁꯤꯜꯅ ꯌꯦꯛꯄꯁꯦ ꯄꯥꯝꯂꯝꯕꯁꯦ ꯑꯩꯅ ꯀꯔꯤ ꯇꯧꯏ ꯍꯥꯏꯕ ꯃꯇꯝꯗ ꯄꯦꯟꯁꯤꯜꯅ ꯌꯦꯛꯄꯁꯤꯅ ꯑꯣꯏꯅꯗꯤ ꯄꯥꯝꯈꯤꯗ꯭ꯔꯦ ꯑꯩꯒꯤ ꯂꯥꯏ ꯌꯦꯛꯄꯒꯤ ꯏꯊꯤꯜ ꯄꯤꯕꯗꯤ ꯑꯩꯒꯤ ꯑꯣꯖꯥꯅꯤ ꯀꯣꯟꯅ ꯀꯣꯟꯅ ꯑꯔꯣꯏꯕꯗ ꯑꯩꯅ ꯄꯥꯝꯈꯤꯕ ꯂꯥꯏ ꯌꯦꯛꯄꯁꯤꯗꯤ ꯍꯥꯏꯗꯤ ꯃꯆꯨ ꯁꯪꯕꯁꯦ ꯍꯥꯏꯕꯗꯤ ꯂꯥꯏ ꯌꯦꯛꯂꯤꯕꯁꯤꯗ ꯃꯆꯨ ꯇꯥꯍꯟꯕ ꯍꯥꯏꯕꯗꯤ ꯀꯂꯔ ꯁꯤꯖꯤꯟꯅꯔꯒ ꯑꯗꯨꯝ ꯍꯥꯏꯅ ꯁꯪꯕꯁꯦ ꯁꯤꯒꯤꯁꯤ ꯑꯣꯏꯅ ꯄꯥꯝꯕꯗꯒꯤ ꯌꯦꯛꯈꯔꯦ ꯑꯗꯨꯒꯨꯝꯕꯗ ꯑꯣꯏꯅ ꯑꯩꯒꯤ ꯂꯥꯏ ꯌꯦꯛꯄꯁꯦ ꯍꯧꯔꯛꯅꯕꯒꯤ ꯏꯊꯤꯜꯅ ꯑꯣꯖꯥ ꯏꯅꯥꯎꯕꯤꯗꯒꯤ ꯑꯣꯏꯈꯤ